ꯍꯜꯂꯣ ꯗ꯭ꯔꯥꯏꯕꯔ ꯑꯗꯨ ꯑꯣꯏꯔꯒꯗꯤ ꯄꯥꯕ꯭ꯂꯤꯛ ꯍꯣꯁꯄꯤꯇꯥꯜ ꯐꯥꯎꯕꯗꯪ ꯆꯠꯅꯅꯕ ꯇꯧꯁꯤ ꯌꯥꯒꯗ꯭ꯔꯥ ꯀꯔꯤꯒꯨꯝꯕ ꯂꯝꯕꯤꯁꯤ ꯑꯐꯕ ꯃꯥꯏꯀꯩ ꯔꯣꯝꯗ ꯆꯠꯄ ꯉꯥꯔꯤꯌꯥꯟ ꯂꯝꯕꯤꯗ ꯆꯠꯂꯒꯗꯤ ꯈꯔ ꯀꯨꯏꯅ ꯆꯪꯒꯗꯧꯕ ꯃꯥꯜꯂꯤ ꯑꯗꯨ ꯈꯔ ꯐꯕ ꯊꯧꯕꯥꯜ ꯁꯥꯏꯠꯇ ꯆꯠꯄꯗ ꯄꯥꯕ꯭ꯂꯤꯛ ꯍꯣꯁꯄꯤꯇꯥꯜꯒꯤ ꯃꯐꯝꯁꯤ ꯌꯧꯕꯗ ꯀꯌꯥꯃꯨꯛ ꯀꯨꯏꯅ ꯆꯪꯒꯗꯒꯦ ꯍꯥꯏꯕꯗꯨꯗꯪ ꯍꯥꯏꯕꯤꯔꯛꯑꯣ ꯂꯝꯕꯤꯁꯤ ꯊꯤꯡꯉꯒ ꯂꯩꯔꯝꯃꯕꯅꯤꯅ ꯑꯩꯈꯣꯏ ꯀꯗꯣꯝꯗ ꯑꯃꯨꯛ ꯆꯠꯀꯅꯤ ꯑꯗꯨ ꯑꯣꯏꯔꯒꯗꯤ ꯅꯪꯅ ꯍꯥꯏꯔꯤꯕ ꯄꯥꯕ꯭ꯂꯤꯛ ꯍꯣꯁꯄꯤꯇꯥꯜ ꯑꯗꯨ ꯌꯧꯕ ꯐꯥꯎꯕꯗꯪ ꯆꯠꯅꯅꯕꯒꯤꯗꯃꯛꯇ ꯑꯇꯣꯞꯄ ꯂꯝꯕꯦꯜ ꯑꯃꯇꯪ ꯑꯊꯧꯕ ꯃꯇꯝꯗ ꯈꯟꯕꯤꯌꯨ ꯑꯗꯨꯒ ꯍꯥꯏꯔꯤꯕ ꯂꯝꯕꯤ ꯑꯗꯣꯝꯗ ꯆꯠꯁꯤ ꯑꯗꯨꯒ ꯀꯌꯥꯝ ꯀꯨꯏꯅ ꯆꯪꯒꯗꯒꯦ ꯍꯥꯏꯕꯗꯨ ꯑꯗꯨꯃꯇꯪꯒ ꯍꯥꯏꯕꯤꯔꯛꯎ